ꯑꯩꯅ ꯆꯠꯂꯨꯕ ꯃꯐꯝꯁꯤꯡ ꯑꯁꯥꯝ ꯆꯠꯂꯨꯕ ꯃꯇꯝꯗ ꯑꯁꯥꯝꯒꯤ ꯖꯨ ꯌꯥꯝꯅ ꯌꯦꯡꯕ ꯅꯨꯡꯉꯥꯏ ꯃꯣꯏ ꯑꯦꯅꯤꯃꯦꯜꯁꯤꯡ ꯌꯦꯡꯕ ꯅꯨꯡꯉꯥꯏ ꯑꯗꯒꯤ ꯕ꯭ꯔꯝꯍꯄꯨꯇ꯭ꯔꯥ ꯕꯤꯆ ꯌꯥꯝꯅ ꯅꯨꯡꯉꯥꯏ ꯑꯗꯨꯒ ꯁꯤꯂꯣꯡꯗ ꯁꯤꯂꯣꯡꯒꯤ ꯇꯨꯔꯤꯁ ꯁꯦꯟꯇꯔ ꯌꯥꯝꯅ ꯐꯖꯩ ꯃꯈꯣꯏꯒꯤ ꯆꯤꯔꯥꯄꯟꯖꯤ ꯋꯔꯜꯒꯤ ꯋꯦꯠꯇꯦꯁ ꯂꯦꯟ ꯍꯥꯏꯔꯤꯕ ꯃꯐꯝ ꯑꯗꯨꯁꯨ ꯌꯥꯝꯅ ꯅꯨꯡꯉꯥꯏ ꯀꯣꯏꯕꯗ ꯃꯐꯝ ꯑꯗꯨ ꯗꯤꯜꯂꯤꯗ ꯆꯠꯄ ꯃꯇꯝꯗ ꯔꯦꯠ ꯐꯣꯔꯠ ꯁꯤꯁꯨ ꯆꯪꯕꯗ ꯌꯦꯡꯕꯗ ꯅꯨꯡꯉꯥꯏ ꯌꯥꯝꯅ ꯄꯨꯛꯅꯤꯡ ꯍꯨꯅꯤꯡꯉꯥꯏ ꯑꯣꯏ ꯖꯃꯥ ꯃꯍꯥꯖꯤꯗ ꯑꯁꯤꯅꯆꯤꯡꯕ ꯂꯣꯏꯅꯅ ꯏꯌꯨ ꯄꯤꯗ ꯆꯠꯂꯨꯏ ꯑꯒ꯭ꯔꯥ ꯇꯥꯖ ꯃꯍꯜ ꯌꯥꯝꯅ ꯌꯦꯡꯕꯗ ꯄꯨꯛꯅꯤꯡ ꯍꯨꯏ ꯍꯥꯏꯔꯤꯕꯁꯤꯡꯁꯤ ꯌꯥꯝꯅ ꯑꯐꯕ ꯃꯐꯝ ꯉꯥꯛꯇꯅꯤ